ꯌꯥꯔꯤꯕ ꯃꯈꯩ ꯏꯁꯥ ꯁꯣꯛꯀꯗꯕ ꯍꯥꯔ ꯍꯦꯟꯅ ꯁꯤꯖꯟꯅꯕꯤꯒꯅꯨ ꯑꯃꯗꯤ ꯇꯤꯟ ꯍꯤꯗꯥꯛ ꯅꯥꯄꯤ ꯍꯤꯗꯥꯛ ꯑꯁꯤꯅ ꯆꯤꯡꯕꯁꯤꯡ ꯑꯁꯤꯁꯨ ꯆꯥꯡ ꯍꯟꯊꯕꯤꯌꯨ ꯃꯔꯝꯗꯤ ꯃꯁꯤꯅ ꯍꯛꯆꯥꯡꯁꯤꯡ ꯑꯗꯨꯛꯀꯤ ꯃꯇꯤꯛ ꯁꯣꯛꯍꯜꯂꯤ ꯑꯅꯤꯁꯨꯕꯗ ꯌꯥꯔꯤꯕ ꯃꯈꯩ ꯑꯩꯈꯣꯏꯅ ꯌꯨꯝꯗ ꯐꯪꯕ ꯁꯟꯊꯤꯒꯨꯝꯕ ꯑꯣꯛꯊꯤꯒꯨꯝꯕ ꯌꯦꯟꯊꯤꯒꯨꯝꯕꯁꯦ ꯑꯩꯈꯣꯏꯅ ꯐꯖꯅ ꯄꯩꯔꯒ ꯊꯝꯕꯤꯔꯒ ꯁꯤ ꯁꯤꯖꯟꯅꯕ ꯑꯗꯨꯝ ꯌꯥꯏ